ꯑꯩꯒꯤ ꯄꯣꯠ ꯔꯤꯐ꯭ꯔꯤꯖꯦꯔꯦꯇꯔ ꯐ꯭ꯔꯤꯖ ꯁꯦꯝꯁꯪꯒꯤ ꯑꯃ ꯂꯧꯒꯗꯕꯅꯦ ꯍꯥꯏꯕ ꯀꯛꯆꯤꯡ ꯕꯖꯥꯔꯗꯒꯤ ꯑꯗꯨ ꯀꯛꯆꯤꯡ ꯕꯖꯥꯔꯗꯒꯤ ꯂꯧꯕꯗꯣ ꯑꯩꯅ ꯍꯦꯛ ꯄꯨꯔꯛ ꯀꯥꯟꯗ ꯑꯩꯒꯤ ꯄꯣꯠꯁꯦ ꯃꯃꯥꯡꯗꯒꯤ ꯊꯣꯡꯁꯦ ꯑꯩ ꯈꯔ ꯅꯥꯟꯊꯕ ꯑꯩ ꯑꯁꯤ ꯆꯦꯛ ꯇꯧꯕꯗꯣ ꯆꯦꯛ ꯇꯧꯕ ꯀꯥꯟꯗꯗꯤ ꯎꯍꯧꯗꯕ ꯑꯗꯨ ꯂꯥꯛ ꯀꯥꯟꯗ ꯌꯦꯡ ꯀꯥꯟꯗ ꯐꯠꯇꯕ ꯑꯗꯨꯒꯤ ꯑꯩꯅ ꯁꯥꯔꯕꯤꯁ ꯃꯣꯏꯒꯤ ꯁꯥꯔꯕꯤꯁ ꯁꯦꯟꯇꯔꯗ ꯀꯣꯜ ꯇꯧꯔꯛꯑꯦ ꯀꯣꯜ ꯇꯧꯕ ꯀꯥꯟꯗ ꯍꯣꯏ ꯑꯩꯈꯣꯏ ꯂꯥꯛꯀꯦ ꯂꯥꯛꯀꯦ ꯁꯦꯝꯅꯕꯗꯤ ꯂꯥꯛꯀꯦ ꯍꯥꯏꯗꯤ ꯍꯥꯏꯌꯦ ꯍꯣꯏ ꯑꯩꯅ ꯍꯥꯏꯕ ꯀꯥꯟꯗ ꯃꯣꯏꯅ ꯍꯣꯏ ꯍꯥꯏꯔꯒ ꯍꯥꯏꯔꯦ ꯑꯗꯨ ꯆꯍꯤꯁꯨ ꯆꯍꯤ ꯑꯃ ꯋꯥꯔꯦꯟꯇꯤ ꯋꯥꯎꯔꯤꯕꯅꯤ ꯃꯅꯨꯡꯗ ꯑꯗꯨ ꯌꯥꯎꯔꯤꯕꯗꯨ ꯑꯩꯅ ꯆꯍꯤ ꯑꯃꯁꯨ ꯌꯧꯗ꯭ꯔꯤꯉꯩꯗ ꯅꯨꯃꯤꯠ ꯑꯃ ꯍꯦꯛ ꯄꯨꯔꯛꯄ ꯀꯥꯟꯗ ꯌꯨꯝꯗꯨꯗ ꯑꯗꯨꯝ ꯑꯁꯣꯏꯕꯁꯦ ꯎꯔꯕ ꯑꯗꯨ ꯀꯧꯕ ꯀꯥꯟꯗ ꯃꯣꯏꯁꯦ ꯁꯨꯛꯂꯥꯛ ꯂꯥꯛꯇꯕ ꯍꯞꯇꯥ ꯑꯃ ꯌꯧꯁꯤꯜꯂꯛꯑꯦ ꯂꯥꯛꯇꯦ ꯑꯃꯨꯛꯀ ꯑꯩꯅ ꯑꯗꯨ ꯑꯥ ꯃꯣꯏ ꯂꯥꯛꯇ꯭ꯔꯁꯨ ꯀꯥꯏꯗꯦ ꯍꯥꯏꯔꯒ ꯑꯗꯨꯝ ꯊꯝꯕ ꯊꯝꯕ ꯃꯇꯝꯗꯗꯤ ꯃꯥꯒꯤ ꯒ꯭ꯌꯥꯁꯤꯁꯨ

ꯀꯥꯟꯅꯗ꯭ꯔꯦ ꯑꯩꯉꯣꯟꯗ ꯀꯔꯤꯁꯨ ꯀꯥꯟꯅꯗꯦ ꯑꯁꯤꯒꯤ ꯄ꯭ꯔꯗꯀꯁꯦ ꯀꯔꯤꯁꯨ ꯐꯕ ꯑꯣꯏꯗꯦ ꯍꯥꯏꯅ ꯅꯣꯏ ꯀꯝꯄꯅꯤꯗ ꯑꯗꯨꯝ ꯍꯥꯏꯅꯤꯡꯉꯦ